ꯍꯦꯜꯠ ꯀꯥꯔ꯭ꯗꯀꯤ ꯀꯥꯅꯕ ꯐꯪꯍꯜꯂꯤꯕ ꯂꯩꯉꯥꯛꯀꯤ ꯁ꯭ꯀꯤꯝ ꯑꯃ ꯍꯥꯏꯔꯕꯗꯤ ꯑꯌꯨꯁꯃꯥꯟ ꯚꯥꯔꯠ ꯌꯣꯖꯥꯅꯥꯅꯤ ꯑꯌꯨꯁꯃꯥꯟ ꯚꯥꯔꯠ ꯌꯣꯖꯥꯅꯥꯅ ꯃꯤꯑꯣꯏꯕꯗ ꯑꯣꯐꯔ ꯍꯥꯏꯕꯗꯤ ꯀꯥꯟꯅꯕ ꯀꯌꯥ ꯄꯤꯔꯤ ꯀꯦꯁꯂꯦꯁ ꯍꯦꯜꯠ ꯀꯥꯔꯗ ꯕꯦꯅꯤꯐꯤꯠ ꯂꯨꯄꯥ ꯂꯥꯛ ꯃꯉꯥ ꯐꯥꯎ ꯐꯪꯍꯟꯕ ꯕꯦꯅꯤꯐꯤꯁꯦꯜ ꯑꯁꯤ ꯏꯃꯨꯡ ꯑꯃꯗ ꯆꯍꯤ ꯑꯃꯒꯤ ꯑꯣꯏꯅ ꯐꯪꯕ ꯌꯥꯏ ꯑꯌꯨꯁꯃꯥꯟ ꯚꯥꯔꯠ ꯌꯣꯖꯥꯅꯥ ꯑꯁꯤ ꯍꯧꯖꯤꯛꯇꯤ ꯄ꯭ꯔꯙꯥꯟ ꯃꯟꯇ꯭ꯔꯤ ꯖꯟ ꯑꯥꯌꯣꯒ꯭ꯌꯥ ꯌꯣꯖꯥꯅꯥ ꯍꯥꯏꯕꯗꯤ ꯄꯤ ꯑꯦꯝ ꯖꯦ ꯑꯦ ꯌꯥꯏ ꯍꯥꯏꯅꯁꯨ ꯈꯪꯅꯩ ꯌꯣꯖꯥꯅꯥ ꯑꯁꯤꯒꯤ ꯑꯦꯝꯗꯤ ꯏꯟꯗꯤꯌꯥꯗ ꯈ꯭ꯋꯥꯏꯗꯒꯤ ꯆꯥꯎꯕ ꯍꯦꯜꯠ ꯏꯟꯁꯨꯔꯦꯟꯁ ꯁ꯭ꯀꯤꯝ ꯑꯃ ꯑꯣꯏꯕꯅꯤ ꯌꯣꯖꯥꯅꯥ ꯑꯁꯤꯅ ꯍꯧꯖꯤꯛ ꯐꯥꯎꯗ ꯏꯃꯨꯡ ꯀꯣꯔꯣꯔ ꯇꯔꯥꯅꯤꯊꯣꯏ ꯍꯦꯟꯅ ꯀꯥꯟꯅꯕ ꯐꯪꯍꯟꯈ꯭ꯔꯦ ꯑꯩꯍꯥꯛꯀꯤ ꯑꯣꯏꯅꯗꯤ ꯉꯁꯤ ꯐꯥꯎꯕ ꯑꯁꯤꯒꯨꯝꯕ ꯀꯥꯟꯅꯕ ꯑꯁꯤ ꯐꯪꯖꯗ꯭ꯔꯤ ꯍꯦꯜꯠ ꯁ꯭ꯀꯤꯝ ꯑꯁꯤꯒꯤ ꯀꯥꯟꯅꯕ ꯐꯪꯂꯤꯕ ꯃꯤꯑꯣꯏꯁꯤꯡ ꯑꯗꯨꯗꯤ ꯂꯥꯏꯔꯕꯒꯤ ꯄꯟ ꯃꯈꯥꯗ ꯂꯩꯕ ꯃꯤꯑꯣꯏꯁꯤꯡꯅ ꯐꯪꯒꯗꯕꯅꯤ ꯍꯦꯜꯠ ꯁ꯭ꯀꯤꯝ ꯑꯁꯤ ꯐꯪꯅꯕꯒꯤꯗꯃꯛ ꯏꯁꯥꯒꯤ ꯑꯥꯗꯥꯔ ꯀꯥꯔꯗ ꯏꯁꯥꯒꯤ ꯁꯛꯇꯥꯛ ꯆꯦ ꯂꯧꯒꯤ ꯄꯇꯥ ꯂꯩꯒꯗꯕꯅꯤ ꯏꯁꯥꯒꯤ ꯁꯛꯇꯥꯛ ꯆꯦ ꯅꯠꯇ꯭ꯔꯒ ꯑꯥꯗꯥꯔ ꯑꯁꯤ ꯃꯌꯦꯛ ꯆꯨꯝꯅ ꯑꯁꯦꯡꯕ ꯑꯣꯏꯒꯗꯕꯅꯤ ꯍꯦꯜꯠ ꯁ꯭ꯀꯤꯝ ꯑꯁꯤꯒꯤ ꯑꯅꯥ ꯑꯁꯤ ꯑꯅꯥ ꯑꯌꯦꯛꯀꯤ ꯃꯇꯥꯡꯗ ꯍꯥꯏꯕꯗꯤ ꯍꯣꯁꯄꯤꯇꯥꯜꯗ ꯂꯥꯌꯦꯡꯕꯗ ꯌꯥꯝꯅ ꯀꯥꯟꯅꯩ